ꯑꯩꯈꯣꯏ ꯈꯨꯟꯗ ꯈꯣꯡ ꯈꯨꯠ ꯇꯦꯛꯂꯕ ꯃꯤ ꯌꯥꯎꯔꯗꯤ ꯑꯩꯈꯣꯏꯗꯤ ꯃꯥꯏꯕ ꯃꯥꯏꯕꯤ ꯉꯣꯟꯗ ꯆꯠꯂꯒ ꯑꯗꯨꯝ ꯃꯈꯣꯏ ꯑꯩꯉꯣꯟꯗ ꯄꯥꯏꯁꯤꯟꯕꯅꯤ ꯃꯣꯏꯅ ꯍꯤꯗꯥꯛ ꯇꯩꯕꯤꯕ ꯅꯥꯄꯤꯒꯨꯝꯕ ꯇꯩꯕꯤꯔꯒ ꯑꯗꯨꯝ ꯌꯨꯝꯗ ꯑꯗꯨꯝ ꯌꯦꯡꯂꯒ ꯂꯥꯏꯌꯦꯡꯂꯒ ꯑꯗꯨꯝ ꯂꯩꯌꯦ ꯑꯗꯨꯝ ꯐꯗ꯭ꯔꯗꯤ ꯑꯗꯨꯝ ꯗꯣꯛꯇꯔ ꯃꯉꯣꯟꯗꯁꯨ ꯑꯗꯨꯝ ꯂꯥꯏꯌꯦꯡꯕ ꯆꯠꯄꯅꯦ